ꯍꯂꯣ ꯑꯣ ꯚꯥꯏ ꯅꯣꯏ ꯃꯅꯤꯄꯨꯔꯒꯤ ꯃꯨꯛꯅꯥꯗꯣ ꯑꯩ ꯌꯥꯝ ꯄꯥꯝꯃꯤ ꯑꯩ ꯑꯝꯇ ꯌꯦꯡꯒꯦꯅꯦ ꯑꯗꯨ ꯅꯈꯣꯏ ꯃꯨꯛꯅꯥꯗꯣ ꯀꯔꯝꯀꯥꯟ ꯁꯥꯟꯅꯕꯅꯣ ꯇꯥꯡ ꯇꯔꯥꯅꯤꯊꯣꯏꯗ ꯑꯗꯨꯗꯤ ꯇꯥꯡ ꯇꯔꯥꯗ ꯂꯥꯛꯑꯒꯦ ꯃꯤ ꯀꯌꯥꯝ ꯁꯥꯟꯅꯕꯅꯣ ꯃꯤ ꯀꯌꯥꯝ ꯇꯤꯟꯕꯅꯣ ꯆꯍꯤ ꯈꯨꯗꯤꯡꯒꯤ ꯄꯥꯡꯊꯣꯛꯄꯔꯣ ꯑꯗꯨꯒ ꯀꯔꯝꯃꯥꯏ ꯇꯧꯕꯅꯣ

ꯑꯩꯈꯣꯏꯗꯤ ꯌꯥꯎꯕ ꯌꯥꯕ꯭ꯔꯥ ꯌꯦꯡꯕꯗꯨꯗꯗꯤ ꯇꯤꯀꯦꯠꯀꯨꯝꯕ ꯀꯛꯄ ꯂꯩꯕ꯭ꯔꯥ ꯃꯤ ꯑꯩꯈꯣꯏ ꯃꯤ ꯃꯉꯥ ꯇꯔꯥ ꯂꯥꯛꯀꯅꯤ ꯍꯣ ꯑꯗꯣ ꯑꯩ ꯂꯥꯛꯄꯗ ꯐꯣꯟ ꯇꯧꯔꯛꯑꯒꯦ ꯅꯪ ꯑꯗꯨꯝ ꯉꯥꯏꯔꯝꯃꯣ ꯑꯗꯨꯒ ꯅꯪꯒ ꯑꯩꯒ ꯆꯠꯃꯤꯟꯅꯔꯁꯦ ꯍꯣ ꯐꯔꯦ ꯑꯗꯨꯗꯤ ꯊꯝꯃꯒꯦꯀꯣ